ꯍꯂꯣ ꯑꯕꯥꯁ ꯐꯧ ꯂꯩꯕ꯭ꯔꯣ ꯃꯣꯟ ꯀꯨꯟꯃꯨꯛꯇ ꯂꯧꯒꯦ ꯃꯃꯜꯅ ꯀꯌꯥ ꯂꯩꯖꯥꯠꯅꯣ ꯑꯗꯨꯒ ꯍꯥꯔ ꯆꯥꯏꯕ ꯍꯤꯗꯥꯛ ꯂꯥꯡꯊꯛ ꯆꯥꯏꯕ ꯑꯗꯨꯒ ꯆꯥꯕ ꯈꯣꯠꯄꯗ ꯑꯣ ꯑꯗꯨꯗꯤ ꯐꯧ ꯃꯣꯟ ꯀꯨꯟꯗꯤ ꯁꯣꯏꯗꯅ ꯂꯧꯔꯒꯦ ꯑꯗꯣ ꯃꯤꯉꯣꯟꯗ ꯍꯥꯏꯅꯔꯨꯔꯅꯨ ꯑꯧ ꯂꯧꯔꯒꯦ ꯑꯗꯨ ꯃꯤꯉꯣꯟꯗ ꯍꯥꯏꯅꯔꯨꯅꯔꯨ ꯑꯗꯨ ꯑꯩ ꯂꯧꯔꯒꯦ ꯑꯇꯣꯞꯄ ꯐꯧꯗꯤ ꯀꯔꯤ ꯀꯔꯤ ꯂꯩꯕꯅꯣ

ꯃꯃꯜꯗꯤ ꯆꯞ ꯃꯥꯟꯅꯕ꯭ꯔꯣ ꯑꯣ ꯑꯣ ꯑꯗꯨꯗꯤ ꯍꯦꯜꯂꯁꯨ ꯑꯍꯥꯎꯕꯗꯣ ꯂꯧꯕ ꯇꯥꯔꯦ

ꯐꯧꯗꯣ ꯍꯟꯗꯛ ꯆꯍꯤꯒꯤꯔꯣ ꯃꯃꯥꯡ ꯆꯍꯤꯒꯤꯔꯣ ꯑꯔꯤꯕꯔꯣ ꯑꯣ ꯑꯣ ꯑꯗꯨꯗꯤ ꯂꯥꯛꯂꯝꯗꯥꯏꯗ ꯐꯣꯟ ꯇꯧꯔꯛꯑꯒꯦꯀꯣ ꯑꯣ ꯐꯔꯦ ꯐꯔꯦ